ꯐꯣꯟ ꯄꯥꯏꯕꯤꯔꯤꯁꯤ ꯇꯦꯛꯁꯤ ꯗ꯭ꯔꯥꯏꯚꯔꯗꯨꯔꯥ ꯑꯩ ꯆꯥꯟꯗꯦꯜꯗꯩꯅꯤ ꯑꯦꯌꯥꯔꯄꯣꯔꯠ ꯆꯠꯀꯗꯧꯕ ꯂꯩ ꯑꯗꯨꯅ ꯌꯥꯔꯒꯗꯤ ꯈꯔ ꯊꯨꯅ ꯂꯥꯛꯄꯤꯔꯛꯑꯣ ꯏꯃꯥꯟꯅꯕ ꯈꯔꯁꯨ ꯌꯥꯎꯔꯤ ꯂꯥꯛꯀꯗꯧꯕ ꯑꯣꯏꯔꯗꯤ ꯆꯥꯟꯗꯦꯜꯒꯤ ꯑꯦꯠꯗ꯭ꯔꯦꯁ ꯆꯥꯟꯗꯦꯜ ꯕꯖꯥꯔꯗ ꯂꯥꯛꯄꯤꯔꯛꯑꯣ ꯑꯗꯨꯒ ꯃꯐꯝꯁꯤꯗꯒꯤ ꯑꯦꯌꯥꯔꯄꯣꯔꯠ ꯆꯠꯄꯗ ꯄꯩꯁꯥ ꯀꯌꯥꯝ ꯂꯧꯗꯣꯏꯅꯣ ꯀꯌꯥꯝ ꯆꯪꯗꯣꯏꯅꯣ ꯆꯪꯕꯗ ꯀꯦꯁꯇ ꯑꯣꯏ ꯄꯤꯕ ꯌꯥꯒꯗꯣꯏꯔꯥ ꯅꯠꯇ꯭ꯔꯒꯅ ꯑꯣꯟꯂꯥꯏꯟꯗ ꯀꯥꯞꯄ ꯌꯥꯒꯗꯧꯔꯥ ꯌꯥꯔꯒꯗꯤ ꯊꯨꯅ ꯂꯥꯛꯄꯤꯔꯣ